ꯑꯩꯈꯣꯏꯒꯤ ꯏꯁꯇꯦꯠ ꯃꯅꯤꯄꯨꯔꯁꯤꯗ ꯔꯤꯖꯅꯦꯜ ꯗꯥꯏꯂꯦꯛ ꯌꯥꯝ ꯂꯩ ꯀꯔꯤ ꯀꯔꯤꯅꯣ ꯍꯥꯏꯔꯗꯤ ꯄꯨꯂꯥ ꯑꯣꯏꯌꯦ ꯇꯥꯡꯈꯨꯜ ꯑꯣꯏꯌꯦ ꯀꯣꯝ ꯂꯩꯌꯦ ꯀꯨꯀꯤ ꯂꯩꯌꯦ ꯀꯩꯅꯣ ꯑꯅꯥꯜ ꯂꯩꯌꯦ ꯃꯔꯥꯝ ꯂꯩꯌꯦ ꯃꯥꯎ ꯂꯩꯌꯦ ꯃꯥꯔ ꯂꯩꯌꯦ ꯀꯔꯤ ꯀꯌꯥ ꯀꯌꯥ ꯂꯩꯌꯦ ꯀꯕꯨꯏ ꯂꯩꯌꯦ ꯌꯥꯝ ꯂꯩꯌꯦ ꯑꯗꯨ ꯑꯩꯅ ꯈꯪꯕꯁꯦ ꯄꯨꯂꯥ ꯈꯪꯉꯦ ꯑꯩ ꯄꯥꯎꯃꯥꯏ ꯑꯣꯏꯕꯒꯤ ꯄꯨꯂꯞ ꯈꯪꯉꯦꯕ ꯑꯃꯨꯛꯀ ꯑꯩꯒꯤ ꯅꯨꯄꯥꯅ ꯇꯥꯡꯈꯨꯜ ꯑꯣꯏꯕꯒꯤ ꯇꯥꯡꯈꯨꯜ ꯂꯣꯟꯁꯨ ꯈꯪꯉꯦ ꯑꯗꯨ ꯍꯣꯏ ꯑꯩꯈꯣꯏꯒꯤ ꯑꯗꯨꯝ ꯁꯤꯖꯤꯟꯅꯔꯒ ꯂꯩꯔꯦ ꯑꯩꯅ ꯑꯩꯈꯣꯏ ꯄꯥꯎꯃꯥꯏꯗ ꯉꯥꯡꯕꯗ ꯑꯩꯅ ꯄꯨꯃꯥ ꯂꯣꯜꯅ ꯉꯥꯡꯉꯦ ꯑꯗꯨꯕꯨ ꯑꯩꯅ ꯑꯩꯒꯤ ꯅꯨꯄꯥꯒꯤ ꯂꯣꯟꯗ ꯃꯤꯕꯨ ꯉꯥꯡꯒꯦ ꯍꯥꯏꯔꯗꯤ ꯇꯥꯡꯈꯨꯜ ꯂꯣꯟꯗ ꯉꯥꯡꯉꯦ ꯑꯗꯨꯒꯤ ꯍꯣꯏ ꯑꯅꯤꯃꯛ ꯈꯪꯉꯦ ꯑꯗꯨ ꯑꯩꯈꯣꯏ ꯃꯅꯤꯄꯨꯔꯗ ꯂꯣꯟ ꯑꯁꯤ ꯀꯌꯥ ꯀꯌꯥ ꯂꯩꯔꯁꯨ ꯑꯩꯈꯣꯏꯅ ꯃꯅꯤꯄꯨꯔꯤ ꯑꯁꯤ ꯃꯩꯇꯩ ꯂꯣꯟ ꯑꯁꯤꯅ ꯀꯃꯟ ꯑꯣꯏꯅ ꯁꯤꯖꯤꯟꯅꯕꯅꯤ ꯑꯩꯍꯥꯛꯀꯤ ꯃꯅꯤꯄꯨꯔ ꯑꯁꯤꯗꯗꯤ ꯃꯤ ꯖꯥꯇꯤ ꯀꯌꯥ ꯀꯌꯥ ꯂꯩꯃꯤꯟꯅꯕꯒꯤ ꯅꯨꯡꯉꯥꯏꯅ ꯂꯩꯃꯤꯟꯅꯕꯒꯤ ꯌꯥꯝ ꯐꯕ ꯑꯃ ꯑꯦꯛꯖꯥꯝꯄꯜ ꯑꯃꯅꯤ ꯂꯣꯟ ꯀꯌꯥ ꯀꯌꯥ ꯂꯩꯔꯁꯨ ꯑꯩꯍꯥꯛꯅ ꯑꯗꯨꯝ ꯃꯅꯤꯄꯨꯔꯤꯅ ꯁꯤꯖꯤꯟꯅꯔꯒ ꯑꯗꯨꯝ ꯃꯤ ꯑꯃ ꯑꯃꯕꯨ ꯈꯨꯝꯃꯤꯟꯅꯔꯒ ꯋꯥꯔꯤ ꯋꯥꯇꯥꯏ ꯇꯧꯔꯒ ꯑꯗꯨꯝ ꯂꯩꯕꯅꯤ ꯃꯅꯤꯄꯨꯔꯤꯗ ꯃꯅꯤꯄꯨꯔ ꯑꯁꯤꯗ ꯃꯅꯤꯄꯨꯔꯤ ꯂꯣꯟꯅ ꯑꯗꯨꯝ ꯁꯤꯖꯤꯟꯅꯕꯅꯤ ꯑꯩꯍꯥꯛꯅ ꯀꯃꯟ ꯑꯣꯏꯅ